ꯏꯕꯦꯝꯃꯁꯤ ꯃꯃꯥꯡ ꯁꯣꯏꯕꯨꯝ ꯌꯥꯝ ꯌꯥꯝ ꯂꯧꯕ ꯏꯕꯦꯝꯃꯗꯨ ꯑꯣꯏꯕꯤꯒꯗꯧꯔꯤꯕ꯭ꯔꯥ ꯀꯛꯆꯤꯡ ꯕꯖꯥꯔꯁꯤ ꯄꯣꯠꯀꯥ ꯏꯁꯤꯠ ꯁꯤꯠꯇꯦꯗ

ꯃꯤ ꯂꯥꯛꯄꯒꯤ ꯆꯥꯡꯁꯦ ꯍꯟꯊꯔꯦ ꯃꯤ ꯑꯉꯧꯕꯁꯤꯗꯁꯨꯀꯣ ꯃꯈꯟ ꯑꯅꯤ ꯑꯍꯨꯝ ꯊꯣꯛꯅ ꯈꯥꯏꯗꯣꯛꯏ ꯍꯥꯏꯕꯗꯤ ꯆꯥꯝꯃ ꯄꯤꯕ ꯆꯥꯝꯃ ꯀꯨꯟ ꯄꯤꯕ ꯆꯥꯝ ꯌꯥꯡꯈꯩ ꯄꯤꯕ ꯃꯈꯜ ꯃꯈꯜꯅꯤ ꯏꯕꯦꯝꯃꯅ ꯄꯥꯝꯃꯤꯁꯤꯅ ꯀꯔꯝꯕ ꯃꯈꯟꯅꯣ ꯍꯥꯏꯕꯗꯨ ꯑꯗꯨꯝ ꯍꯥꯏꯕꯤꯔꯛꯑꯣ ꯑꯗꯨꯝ ꯑꯦꯕꯔꯦꯁꯇꯣ ꯑꯣꯏꯕ ꯃꯌꯥꯏꯁꯦ ꯑꯣꯏꯅ ꯋꯥꯟ ꯇ꯭ꯋꯦꯟꯇꯤ ꯄꯤꯕꯁꯦ ꯑꯗꯨꯝ ꯌꯥꯝꯅ ꯍꯥꯎꯏ ꯍꯥꯏꯅꯩ ꯁꯤ ꯑꯣꯏꯅ ꯑꯗꯨꯝ ꯂꯧꯕꯤꯔꯛꯑꯣꯔꯥ ꯎꯝ ꯑꯔꯤꯕꯁꯤꯅ ꯈꯔ ꯄꯥꯝꯅꯕꯅꯤꯅ ꯁꯤꯗꯤ ꯌꯥꯝꯃꯦ ꯁꯣꯏꯕꯨꯝ ꯈꯛꯇ ꯂꯧꯕꯤꯒꯗ꯭ꯔꯥ ꯅꯠꯇ꯭ꯔꯒ ꯑꯇꯩꯗꯤ ꯂꯧꯔꯔꯣꯏꯗꯕ꯭ꯔꯥ ꯎꯝ ꯕꯣꯔꯥꯁꯤꯅꯅꯦ ꯆꯥꯝꯃꯒꯤ ꯀꯩꯅꯣ ꯍꯥ ꯈꯔ ꯍꯨꯝꯐꯨ ꯍꯥꯏꯕꯤꯁꯤ ꯑꯣꯏꯅ ꯄꯤꯔꯛꯂꯒꯦ ꯑꯗꯨ ꯑꯄꯤꯛꯄ ꯑꯄꯤꯛꯄꯁꯤꯁꯨ ꯌꯥꯟꯁꯤꯜꯂꯛꯑꯣ ꯍꯥꯏꯕ꯭ꯔꯣ ꯑꯣ ꯇꯣꯉꯥꯟ ꯇꯣꯉꯥꯟ ꯌꯣꯝꯂꯛꯑꯒꯦꯀꯣ ꯑꯗꯨꯗꯤ ꯍꯣꯏ ꯌꯣꯝꯕꯤꯔꯛꯈꯤꯒꯦ ꯉꯥꯏꯈꯣ ꯉꯥꯛꯇꯪ ꯉꯥꯏꯕꯤꯌꯨꯀꯣ ꯃꯤꯁꯨ ꯆꯤꯟꯕꯅꯤꯅ ꯕꯣꯔꯥ ꯅꯨꯡꯔꯥꯁꯤꯁꯨ ꯌꯥꯝ ꯁꯤꯠꯂꯤ ꯁꯦ ꯁꯦ ꯏꯕꯦꯝꯃꯥ ꯂꯣꯏꯔꯦ ꯃꯃꯟꯁꯦ ꯂꯤꯁꯤꯡ ꯑꯃ ꯌꯧꯒꯗꯧꯕ ꯆꯥꯝꯃꯒ ꯀꯨꯟ ꯋꯥꯠꯂꯦ ꯆꯥꯃꯥꯄꯟꯗꯒꯤ ꯀꯨꯟ ꯇꯥꯗꯣꯔꯦ ꯆꯥꯃꯥꯄꯟ ꯆꯅꯤꯄꯥꯟꯗꯩ ꯈꯔ ꯍꯦꯛ ꯄꯤꯔꯝꯃꯣꯁꯦ ꯎꯝ ꯀꯔꯤ ꯍꯥꯞꯄꯤꯔꯛꯑꯣꯒꯦ ꯑꯣ ꯃꯣꯔꯣꯛ ꯎ ꯃꯣꯔꯣꯛ ꯑꯣ ꯃꯣꯔꯣꯛꯇꯣ ꯑꯗꯨꯝ ꯆꯥꯝ ꯌꯥꯡꯈꯩ ꯄꯤꯕꯅꯦ ꯑꯗꯨ ꯍꯦꯛ ꯄꯨꯔꯣ ꯑꯣ ꯐꯔꯦ ꯐꯔꯦ ꯍꯣꯏ ꯍꯣꯏ ꯊꯝꯖꯔꯒꯦꯀꯣ